ꯍꯧꯖꯤꯛ ꯍꯧꯖꯤꯛ ꯊꯧꯕꯥꯜ ꯗꯤꯁꯇ꯭ꯔꯤꯛꯀꯤ ꯑꯣꯏꯕ ꯀ꯭ꯂꯥꯏꯃꯦꯠ ꯍꯥꯏꯔꯒꯗꯤ ꯍꯧꯖꯤꯛꯁꯦ ꯌꯥꯝ ꯐꯖꯅ ꯏꯪꯉꯦ ꯀꯩꯁꯦ ꯇꯨ ꯗꯤꯒ꯭ꯔꯤꯐꯧ ꯌꯧꯔꯦ ꯏꯪꯕꯒꯤ ꯆꯥꯡꯁꯦ ꯃꯔꯝ ꯑꯁꯤꯅ ꯑꯩꯈꯣꯏꯅ ꯍꯧꯖꯤꯛ ꯗꯦ ꯇꯨꯗꯦ ꯂꯥꯏꯐꯇ ꯑꯦꯐꯦꯛ ꯑꯣꯏꯔꯤꯁꯦ ꯍꯥꯏꯗꯤ ꯌꯥꯝ ꯏꯪꯕ ꯃꯔꯝꯅ ꯍꯥꯏꯕꯗꯤ ꯑꯦꯅꯤ ꯈꯨꯗꯣꯡꯆꯥꯗꯕ ꯌꯥꯝ ꯃꯥꯌꯣꯛꯅꯔꯤ ꯍꯧꯖꯤꯛ ꯍꯧꯖꯤꯛ ꯍꯥꯏꯕꯗꯤ ꯒꯤ ꯆꯠꯊꯣꯛ ꯆꯠꯁꯤꯟꯗ ꯑꯃꯗ ꯑꯃꯗ ꯍꯥꯏꯕꯗꯤ ꯌꯥꯝ ꯏꯪꯕ ꯃꯔꯝꯅ ꯒꯥꯔꯤ ꯃꯆꯥ ꯊꯧꯕ ꯈꯣꯠꯄꯗ ꯌꯥꯝꯅ ꯈꯨꯗꯣꯡꯆꯥꯗꯕ ꯑꯣꯏ